ꯍꯜꯂꯣ ꯀꯅꯥ ꯀꯅꯥ ꯑꯣꯏꯔꯝꯅꯣ ꯑꯣ ꯐꯤꯔꯣꯟ ꯍꯥꯏꯗꯤ ꯐꯤꯔꯣꯟ ꯀꯔꯝ ꯀꯔꯝꯕꯒꯤ ꯃꯇꯥꯡ ꯑꯣꯏꯔꯝꯅꯣ

ꯑꯣ ꯍꯣ ꯍꯣ ꯔꯥꯅꯤ ꯐꯤ ꯍꯥꯏꯁꯤꯁꯨ ꯍꯥꯏꯗꯤ ꯔꯥꯅꯤ ꯐꯤꯗꯨꯁꯨ ꯃꯈꯟ ꯃꯈꯟ ꯃꯌꯥꯝ ꯑꯃ ꯂꯩꯌꯦꯀꯣ ꯃꯃꯟꯗꯣ ꯑꯇꯥꯡꯕ ꯑꯍꯣꯡꯕ ꯂꯨꯄꯥ ꯂꯤꯁꯤꯡ ꯇꯔꯥ ꯌꯧꯕ ꯂꯩ ꯑꯗꯨꯝꯅ ꯀꯨꯟ ꯌꯧꯕ ꯂꯩ ꯃꯉꯥ ꯌꯧꯕ ꯂꯩ ꯃꯥꯏ ꯃꯥꯏ ꯐꯤꯒꯤ ꯂꯪ ꯂꯪꯗꯨꯒꯤ ꯃꯇꯨꯡ ꯏꯟꯅ ꯔꯥꯅꯤ ꯐꯤꯗꯣ ꯑꯗꯨꯝ ꯃꯥꯏ ꯍꯥꯏꯗꯤ ꯔꯥꯅꯤ ꯍꯥꯏꯔꯒꯁꯨ ꯂꯪ ꯂꯪꯒꯤ ꯃꯇꯨꯡ ꯏꯟꯅ ꯍꯥꯏꯇꯥꯔꯦ ꯃꯃꯟꯗꯣ ꯑꯗꯨꯝ ꯂꯦꯞꯄꯦꯕ ꯁꯨꯛ ꯂꯩ ꯍꯥꯏꯕꯗꯨꯃꯗꯤ ꯂꯩꯇꯦ ꯍꯥꯏꯇꯥꯔꯦ

ꯃꯨꯒꯥ ꯍꯥꯏꯁꯤꯁꯨ ꯃꯨꯒꯥꯗꯁꯨ ꯃꯈꯟ ꯃꯈꯟ ꯃꯌꯥꯝ ꯑꯃ ꯌꯥꯝꯈ꯭ꯔꯦ ꯍꯥꯏꯇꯥꯔꯦ ꯃꯨꯒꯥ ꯑꯩꯈꯣꯏꯅ ꯍꯧꯖꯤꯛ ꯍꯧꯖꯤꯛ ꯆꯝꯅ ꯁꯦꯠꯅꯕ ꯃꯨꯒꯥ ꯑꯗꯩꯗꯤ ꯔꯥꯅꯤ ꯍꯥꯏꯁꯤꯁꯨ ꯃꯨꯒꯥ ꯔꯥꯅꯤ ꯑꯗꯩꯗꯤ ꯑꯩꯈꯣꯏ ꯔꯥꯅꯤ ꯐꯤꯗ ꯉꯁꯥꯏꯒꯤꯁꯨ ꯃꯨꯒꯥ ꯃꯈꯜ ꯑꯃꯅꯦ ꯍꯥꯏꯇꯥꯔꯦ ꯃꯨꯒꯥꯗꯁꯨ ꯃꯈꯟ ꯃꯈꯟ ꯍꯥꯏꯗꯤ ꯃꯃꯟ ꯑꯇꯥꯡꯕ ꯑꯍꯣꯡꯕ ꯉꯁꯥꯏ ꯔꯥꯅꯤꯒꯤꯗ ꯂꯩꯈꯤꯕ ꯑꯗꯨꯃꯥꯏꯅ ꯃꯨꯒꯥꯗꯁꯨ ꯃꯈꯟ ꯃꯈꯟ ꯂꯩꯌꯦ ꯑꯗꯨꯝꯅ ꯑꯇꯩ

ꯑꯥ ꯐꯅꯦꯛ ꯃꯄꯥꯟ ꯅꯥꯏꯕꯗꯁꯨ ꯑꯗꯨꯝꯅ ꯍꯥꯏꯗꯤ ꯀꯃꯟ ꯑꯣꯏꯅ ꯑꯩꯈꯣꯏ ꯐꯤꯒꯦꯀꯥꯏꯁꯤꯅ ꯑꯃꯨꯛ ꯑꯌꯥꯝꯕ ꯃꯇꯝꯗ ꯆꯥꯛ ꯆꯥꯕ ꯑꯩꯈꯣꯏꯒꯤ ꯂꯨꯍꯣꯡ ꯈꯣꯡꯗꯣꯡꯕꯩ ꯆꯥꯛꯆꯥ ꯏꯁꯤꯡ ꯆꯠꯄ ꯃꯇꯝꯗ ꯐꯤꯒꯦ ꯔꯥꯅꯤꯀꯥꯏꯁꯤꯅ ꯑꯗꯨꯝ ꯑꯗꯨꯒꯨꯝꯕ ꯃꯇꯝꯗ ꯁꯦꯠꯅꯩꯌꯦ ꯑꯗꯨꯒ ꯑꯇꯩ ꯍꯥꯏꯗꯤ ꯃꯌꯦꯛ ꯅꯥꯏꯕꯗꯁꯨ ꯑꯇꯩ ꯑꯇꯩ ꯑꯗꯨꯝ ꯍꯥꯏꯗꯤ ꯂꯨꯍꯣꯡ ꯈꯣꯡꯗꯣꯡ ꯇꯣꯉꯥꯟꯅ ꯑꯇꯩ ꯃꯈꯩꯁꯤꯅ ꯑꯌꯥꯝꯕ ꯑꯗꯨꯝ ꯁꯦꯠꯅꯩ ꯍꯥꯏꯇꯥꯔꯦ ꯂꯨꯍꯣꯡꯕ ꯍꯩꯖꯤꯡꯄꯣꯠ ꯇꯧꯕ ꯃꯇꯝꯗ ꯑꯥ ꯍꯣ ꯑꯗꯨꯒꯨꯝ ꯍꯣꯏ ꯂꯩ ꯂꯩ ꯑꯇꯥꯔꯪꯒꯨꯝꯕ ꯂꯪꯖꯝꯒꯨꯝꯕ ꯍꯥꯏꯁꯤꯅ ꯑꯃꯨꯛ ꯑꯩꯈꯣꯏꯅ ꯀꯥꯂꯦꯟꯒꯤ ꯌꯥꯝ ꯁꯥꯔꯀꯥꯟꯁꯤꯗꯗꯤ ꯍꯥꯏꯗꯤ ꯑꯇꯥꯔꯪ ꯅꯨꯡꯁꯥ ꯌꯥꯝ ꯁꯥꯒꯠꯂꯤꯗꯅ ꯑꯗꯨꯀꯥꯟꯁꯤꯗ ꯑꯗꯨꯀꯥꯟꯗꯗꯤ ꯂꯪꯖꯝꯒꯨꯝꯕ ꯑꯇꯥꯔꯪꯒꯨꯝꯕꯁꯤꯅ ꯑꯃꯨꯛ ꯈꯤꯇꯪ ꯁꯦꯠꯄ ꯃꯇꯝꯗ ꯌꯥꯝ ꯏꯪꯉꯦꯕ ꯑꯗꯨꯅ ꯍꯥꯏꯗꯤ ꯀꯥꯂꯦꯟꯒꯨꯝꯕ ꯃꯇꯝꯗꯅ ꯑꯁꯤꯒꯨꯝꯕ ꯐꯅꯦꯛꯁꯤꯡꯁꯦ ꯑꯌꯥꯝꯕꯅ ꯍꯥꯏꯗꯤ ꯁꯦꯠꯅꯩꯌꯦ ꯑꯪ ꯍꯧꯖꯤꯛ ꯅꯤꯡꯊꯝ ꯊꯥꯗꯅ ꯍꯣꯏ ꯇꯨ ꯄ꯭ꯂꯥꯏ ꯍꯥꯏꯗꯤ ꯇꯨ ꯄ꯭ꯂꯥꯏꯒꯨꯝꯕ ꯑꯊꯥ ꯑꯊꯥꯕ ꯃꯨꯒꯥꯗꯁꯨ ꯈꯤꯇꯪ ꯊꯥꯕ ꯂꯩ ꯑꯗꯨꯒꯨꯝꯕ ꯑꯗꯩ ꯑꯌꯥꯝꯕꯅ ꯇꯨ ꯄ꯭ꯂꯥꯏ ꯍꯥꯏꯁꯤꯅ ꯑꯗꯨꯝ ꯅꯤꯡꯊꯝ ꯊꯥꯗꯗꯤ ꯑꯌꯥꯝꯕꯅ ꯑꯗꯨꯝ ꯁꯦꯠꯅꯩ ꯍꯥꯏꯇꯥꯔꯦ ꯑꯇꯣꯞ ꯑꯇꯣꯞꯄ ꯑꯗꯨꯝ ꯈꯪꯅꯤꯡꯕ ꯂꯩꯔꯁꯨ ꯑꯗꯨꯝ ꯍꯪꯉꯛꯑꯣ ꯌꯥꯅꯤꯌꯦ ꯍꯣꯏ ꯍꯣꯏ ꯍꯣꯏ ꯃꯥꯅꯤ ꯑꯩꯈꯣꯏ ꯑꯗꯨꯝ ꯂꯥꯛꯀꯥꯟꯗ ꯄꯥꯎ ꯑꯗꯨꯝ ꯍꯥꯏꯔꯛꯑꯣ ꯑꯗꯨꯒ ꯍꯥꯏꯗꯤ ꯂꯩꯅꯤꯡꯕ ꯈꯣꯠꯅꯤꯡꯕ ꯂꯩꯔꯁꯨ ꯑꯗꯨꯝꯅ ꯀꯩꯅꯣ ꯆꯠꯂꯒ ꯑꯗꯨꯝ ꯂꯩꯃꯤꯟꯅꯔꯁꯨ ꯑꯗꯨꯝ ꯌꯥꯅꯤ ꯍꯣꯏ ꯍꯣꯏ ꯍꯣꯏ ꯍꯣꯏ